ꯑꯁꯤ ꯄꯣꯠ ꯂꯩꯔꯤꯕꯔꯣ

ꯈꯔ ꯑꯗꯨꯝ ꯂꯧꯒꯦ ꯇꯧꯅꯦ ꯍꯥꯏꯗꯤ ꯃꯤ ꯈꯔ ꯄꯨꯟꯕꯒꯤ ꯍꯧꯖꯤꯛ ꯂꯥꯛꯄ ꯌꯥꯔꯗ꯭ꯔꯣ ꯀꯃꯥꯏꯅ ꯇꯧꯕꯅꯣ ꯑꯗꯣ ꯃꯃꯟꯁꯦ ꯀꯌꯥꯗ ꯂꯩꯔꯤꯒꯦ ꯂꯤꯇꯔꯗ ꯑꯗꯩꯗꯤ ꯃꯈꯥꯏꯗꯅ ꯀꯌꯥ ꯍꯥꯏꯒꯦ ꯑꯣ ꯂꯤꯇꯔꯗ ꯐꯤꯐꯇꯤ ꯑꯣ ꯑꯩꯁꯦ ꯑꯗꯣ ꯍꯧꯖꯤꯛ ꯁꯣꯝꯗ ꯑꯉꯥꯡꯒꯤ ꯊꯕꯛ ꯑꯝꯒꯤ ꯂꯧꯒꯗꯕꯅꯦꯀꯣ ꯃꯤ ꯈꯔ ꯌꯥꯝꯃꯦꯕ ꯍꯥꯏꯗꯤ ꯆꯥꯝꯃꯨꯛꯀꯨꯝꯕ ꯍꯥꯏꯗꯤ ꯌꯥꯡꯈꯩ ꯃꯨꯛ ꯑꯩꯅ ꯊꯤꯔꯤ ꯕꯠꯇꯜꯗꯣ

ꯑꯣ ꯑꯗꯨꯃꯛꯅꯤ ꯇꯣꯏꯅ ꯂꯩꯕꯅꯤꯗ ꯑꯗꯨꯝ ꯏꯆꯦꯗꯒꯤ ꯏꯆꯦꯗꯒꯤ ꯑꯗꯨꯝ ꯂꯧꯕꯅꯤꯅ ꯄꯨꯂꯞ ꯑꯗꯨꯝ ꯂꯧꯋꯦꯅ ꯐꯣꯟ ꯇꯧꯖꯔꯛꯏꯁꯤꯅꯤ ꯑꯗꯨꯝ ꯈꯔ ꯌꯦꯡꯉꯒ ꯁꯥꯕꯤꯇꯥꯔꯦ ꯑꯩꯒꯤ ꯃꯥꯏ ꯆꯣꯞꯇꯅꯕ ꯑꯗꯨꯝ ꯈꯔ ꯇꯧꯕꯤꯌꯣ ꯑꯗꯣ ꯏꯃꯥꯟꯅꯕꯅꯁꯨ ꯐꯣꯟ ꯇꯧꯔꯛꯄ ꯌꯥꯏꯀꯣ ꯏꯆꯦ ꯍꯥꯏꯗꯤ ꯃꯥ ꯈꯔ ꯂꯧꯒꯦ ꯍꯥꯏꯕꯅꯦꯕꯀꯣ ꯑꯗꯨꯅ ꯏꯆꯦꯗꯒꯤ ꯂꯧꯔꯣ ꯍꯥꯏꯗꯤ ꯄꯣꯠꯇꯣ ꯐꯕꯅꯤ ꯍꯥꯏꯗꯤ ꯋꯥꯔꯤ ꯋꯇꯥꯏ ꯁꯥꯟꯅꯕꯁꯨ ꯅꯨꯡꯉꯥꯏꯕꯅꯤ ꯏꯆꯦꯗꯒꯤ ꯑꯣꯏꯅ ꯂꯧꯔ ꯍꯪꯉꯒꯑꯅ ꯍꯥꯏꯒꯤꯕꯅꯦ ꯑꯗꯣ ꯐꯣꯟ ꯇꯧꯔꯛꯑꯒ ꯍꯪꯉꯛꯄ ꯌꯥꯏ ꯑꯗꯨꯝ ꯈꯔ ꯈꯔ ꯑꯗꯨꯝ ꯁꯥꯕꯤꯒ꯭ꯔꯣ ꯏꯆꯦ ꯑꯗꯨꯁꯨ ꯍꯥꯏꯔꯤꯅꯦ ꯍꯥꯏꯗꯤ ꯍꯥꯏꯗꯤ ꯁꯨꯝ ꯀꯩꯅꯣꯝꯃ ꯊꯣꯂꯛꯄꯗꯁꯨ ꯑꯗꯩꯗꯤ ꯏꯃꯥꯟꯅꯕ ꯀꯩꯀꯩ ꯄꯨꯜꯂꯛꯄꯗꯁꯨ ꯑꯗꯨꯝ ꯏꯆꯦꯒꯤ ꯃꯅꯥꯛꯇ ꯑꯗꯨꯝ ꯆꯪꯉꯒ ꯄꯣꯠ ꯂꯧ ꯍꯥꯏꯅ ꯑꯗꯨꯝ ꯍꯥꯏꯔꯤꯅꯦ ꯑꯗꯨꯝ ꯐꯕꯅꯦ ꯈꯣꯠꯄꯅꯦ ꯍꯥꯏꯗꯤ ꯌꯥꯟꯁꯤꯟ ꯈꯣꯠꯆꯤꯟꯕ ꯀꯩꯁꯨ ꯌꯥꯎꯗꯕꯅꯤ ꯍꯥꯏꯗꯤ ꯑꯗꯨꯕꯨ ꯍꯧꯖꯤꯛꯁꯤꯕꯨ ꯏꯆꯦ ꯐꯥꯕ ꯈꯣꯠꯄꯒ ꯂꯩꯕ꯭ꯔꯣ ꯑꯗꯨ ꯈꯤꯇꯪꯗꯤ ꯃꯅꯨꯡ ꯈꯤꯇꯪ ꯃꯝꯖꯤꯜꯂꯛ ꯈꯤꯇꯪ ꯍꯥꯏꯗꯤ ꯄꯨꯡ ꯀꯩꯅꯣ ꯇꯥꯔꯦ ꯈꯤꯇꯪ ꯃꯝꯂꯤ ꯃꯝꯂꯤ ꯂꯩꯕꯗꯣ ꯀꯥꯏꯗ ꯍꯥꯏꯕ ꯌꯥꯗꯦ ꯑꯥ ꯍꯣꯏ ꯍꯧꯖꯤꯛꯁꯨ ꯃꯇꯝꯁꯨ ꯀꯌꯥ ꯐꯠꯅꯗꯝꯅꯤꯅ ꯀꯤ ꯍꯥꯏꯗꯤ ꯑꯉꯥꯡ ꯑꯃꯒ ꯂꯥꯛꯄꯤꯟꯅꯒꯅꯤ ꯒꯥꯔꯤ ꯑꯆꯧꯕꯗ ꯍꯥꯏꯗꯤ ꯑꯗꯨꯗꯣ ꯒꯥꯔꯤ ꯃꯆꯥꯗ ꯍꯥꯞꯄꯗꯗꯤ ꯅꯨꯡꯉꯥꯏꯔꯔꯣꯏꯕ ꯄꯣꯠꯇꯣ ꯌꯥꯝꯕꯅꯤꯅ ꯒꯥꯔꯤ ꯑꯆꯧꯕ ꯑꯝꯗ ꯂꯥꯛꯑꯒ ꯑꯗꯨꯃꯥꯏꯅ ꯂꯥꯛꯑꯒ ꯂꯧꯔꯒꯦ ꯍꯥꯏꯗꯤ ꯈꯤꯇꯪ ꯃꯑꯣꯡ ꯌꯦꯡꯉꯒ ꯑꯩꯈꯣꯏꯁꯨ ꯐꯠꯂꯥꯎꯅ ꯂꯥꯛꯑ ꯆꯠꯈꯤꯅꯅꯕꯑꯅ ꯏꯆꯦ ꯑꯗꯨꯗ ꯐꯝꯕꯒꯤ ꯐꯝꯕ ꯈꯣꯠꯄꯗꯤ ꯑꯗ ꯌꯥꯗꯦ ꯏꯆꯦ ꯑꯗꯨꯗ ꯉꯥꯛꯇꯪ

ꯑꯣ ꯌꯥꯅꯤ ꯐꯝꯃꯔꯣꯏ ꯐꯝꯃꯔꯣꯏ ꯏꯆꯦ ꯄꯣꯠꯇꯣ ꯏꯆꯦꯅꯅꯦ ꯄꯦꯛ ꯇꯧꯕ ꯂꯣꯏꯕꯤꯔꯝꯃꯣ ꯄꯦꯛ ꯇꯧꯕ ꯂꯣꯏꯔꯀꯥꯟꯗ ꯐꯣꯟ ꯅꯅꯥꯎ ꯐꯣꯟ ꯇꯧꯔꯛꯑꯣ ꯑꯩ ꯑꯨꯗꯝ ꯐꯠ ꯂꯥꯛꯑꯒꯦ ꯑꯗꯨꯅ ꯐꯔꯅꯤ ꯎꯝ